ꯑꯩꯈꯣꯏꯒꯤ ꯃꯐꯝ ꯑꯁꯤꯗ ꯍꯧꯗꯣꯛꯄ ꯌꯥꯕ ꯀꯔꯕꯥꯔ ꯈꯔ ꯍꯥꯏꯔꯕꯗꯤ ꯗꯥꯏꯔꯤ ꯐꯥꯔꯃꯤꯡ ꯍꯥꯏꯕꯗꯤ ꯁꯪꯒꯣꯝꯒꯤ ꯑꯣꯏꯕ ꯄ꯭ꯔꯗꯛꯁꯤꯡ ꯁꯦꯝꯕ ꯑꯁꯤ ꯌꯥꯝꯅ ꯀꯥꯟꯅꯒꯗꯕ ꯄꯣꯠ ꯑꯃꯅꯤ ꯑꯩꯈꯣꯏꯒꯤ ꯃꯐꯝ ꯑꯁꯤꯗ ꯃꯔꯝꯗꯤ ꯑꯩꯈꯣꯏꯒꯤ ꯃꯐꯝꯁꯤꯗ ꯂꯧꯕꯨꯛ ꯏꯪꯈꯣꯜ ꯃꯔꯥꯡ ꯀꯥꯏꯕꯅ ꯁꯟ ꯑꯗꯨꯕꯨ ꯐꯧ ꯂꯣꯏꯕꯗ ꯌꯥꯝꯅ ꯈꯨꯗꯣꯡ ꯆꯥꯕ ꯌꯥꯝ ꯂꯥꯏꯕ ꯑꯃ ꯑꯣꯏ ꯑꯃ ꯑꯗꯨꯒ ꯌꯥꯝꯅ ꯅꯨꯡꯉꯥꯏꯁꯨ ꯅꯨꯡꯉꯥꯏꯒꯅꯤ ꯃꯊꯪꯗ ꯑꯣꯔꯒꯥꯅꯤꯛ ꯐꯥꯔꯃꯤꯡ ꯑꯣꯔꯒꯥꯅꯤꯛ ꯐꯥꯔꯃꯤꯡ ꯍꯥꯏꯕꯗꯤ ꯃꯅꯥ ꯃꯁꯤꯡ ꯊꯥꯕꯁꯤ ꯀꯦꯃꯤꯀꯦꯜ ꯍꯧꯖꯤꯛꯀꯥꯟꯒꯤ ꯑꯣꯏꯔꯤꯕ ꯀꯦꯃꯤꯀꯦꯜ ꯐꯔꯇꯤꯂꯥꯏꯖꯔ ꯑꯁꯤ ꯍꯥꯞꯇꯕꯤꯗ ꯃꯍꯧꯁꯥꯒꯤ ꯑꯣꯏꯕ ꯐꯇꯤꯂꯥꯏꯖꯔ ꯑꯁꯤ ꯍꯥꯞꯇꯨꯅ ꯑꯐꯕ ꯃꯑꯣꯡꯗ ꯍꯦꯜꯗꯤ ꯑꯣꯏꯕ ꯃꯅꯥ ꯃꯁꯤꯡ ꯑꯃꯗꯤ ꯃꯤꯁꯤꯡꯗ ꯆꯥꯕꯗ ꯃꯥꯡꯍꯜꯂꯣꯏꯗꯕ ꯃꯤꯒꯤ ꯍꯛꯆꯥꯡꯗ ꯃꯥꯡꯍꯜꯂꯣꯏꯗꯕ ꯄꯣꯠꯁꯤꯡ ꯑꯗꯨꯕꯨꯅꯤ ꯑꯗꯨꯒꯤ ꯃꯊꯪꯗ ꯍꯧꯖꯤꯛ ꯍꯧꯖꯤꯛ ꯑꯣꯏꯔꯤꯕ ꯇ꯭ꯔꯥꯟꯁꯄꯣꯠꯀꯤ ꯕꯤꯖꯤꯅꯦꯁ ꯇ꯭ꯔꯥꯟꯄꯣꯠ ꯕꯤꯖꯤꯅꯦꯁ ꯍꯥꯏꯕꯗꯤ ꯑꯩꯈꯣꯏꯒꯤ ꯆꯠꯊꯣꯛ ꯆꯠꯁꯤꯟꯒꯤ ꯄꯥꯝꯕꯩ ꯑꯁꯤ ꯈꯣꯡꯐꯝ ꯑꯁꯤꯗ ꯌꯥꯝꯅ ꯑꯋꯥꯠꯄ ꯑꯃ ꯑꯣꯏꯔꯤ ꯑꯁꯤ ꯍꯦꯟꯒꯠ ꯆꯠꯊꯣꯛ ꯆꯠꯁꯤꯟ ꯑꯁꯤ ꯅꯨꯡꯉꯥꯏꯅꯕꯒꯤꯗꯃꯛꯇ ꯏꯝꯐꯥꯜ ꯁꯍꯔ ꯆꯠꯄ ꯃꯇꯝꯗ ꯅꯨꯡꯉꯥꯏꯅꯕꯒꯤꯗꯃꯛꯇ ꯄꯥꯝꯕꯩ ꯌꯥꯝꯅ ꯋꯥꯠꯂꯤ ꯁꯤꯒꯨꯝꯕꯁꯤ ꯀꯥ ꯍꯦꯟꯅ ꯍꯦꯟꯒꯠꯂꯕꯗꯤ ꯆꯠꯊꯣꯛ ꯆꯠꯁꯤꯟ ꯇꯧꯕꯗ ꯈꯨꯡꯒꯪꯒꯤ ꯃꯤꯁꯤ ꯌꯥꯝꯅ ꯂꯥꯏꯕ ꯌꯥꯏ ꯑꯗꯨꯒ ꯑꯩꯍꯥꯛꯅ ꯄꯥꯝꯖꯕ ꯍꯧꯗꯣꯛꯅꯤꯡꯕ ꯀꯔꯕꯥꯔ ꯑꯃ ꯍꯥꯏꯔꯕꯗꯤ ꯑꯣꯔꯒꯥꯅꯤꯛ ꯐꯥꯔꯃꯤꯡ ꯑꯁꯤꯅꯤ ꯃꯔꯝꯗꯤ ꯑꯩꯍꯥꯛꯇ ꯑꯩꯒꯤ ꯑꯩꯉꯣꯟꯗ ꯑꯁꯤꯒꯤ ꯃꯔꯝꯗ ꯅꯣꯂꯦꯠꯖ ꯀꯌꯥ ꯑꯃꯁꯨ ꯂꯩ ꯑꯗꯨꯒ ꯃꯁꯤꯅ ꯃꯤꯑꯣꯏꯕꯁꯤꯡꯗꯁꯨ ꯍꯦꯜꯗꯤ ꯑꯣꯏꯍꯟꯒꯅꯤ ꯍꯥꯏꯕꯒꯤ ꯊꯥꯖꯕ ꯀꯌꯥ ꯑꯃꯁꯨ ꯂꯩ ꯃꯔꯝꯗꯤ ꯃꯁꯤꯗ ꯀꯦꯃꯤꯀꯦꯜ ꯐꯔꯇꯤꯂꯥꯏꯖꯔ ꯍꯥꯞꯄꯣꯏ ꯑꯁꯤꯗꯗꯤ ꯑꯣꯟꯂꯤ ꯅꯦꯆꯔꯦꯜ ꯐꯔꯇꯤꯂꯥꯏꯖꯔ ꯍꯥꯞꯇꯨꯅ ꯑꯐꯕ ꯃꯤꯉꯣꯟꯗ ꯑꯐꯕ ꯃꯤꯒꯤ ꯍꯛꯆꯥꯡꯗ ꯑꯐꯕ ꯅꯤꯌꯨꯇ꯭ꯔꯤꯟꯁ ꯄꯤꯗꯨꯅ ꯃꯤꯒꯤ ꯍꯛꯆꯥꯡꯕꯨ ꯐꯍꯟꯒꯅꯤ ꯍꯥꯏꯅ ꯈꯜꯂꯤ ꯑꯗꯨꯒ ꯃꯁꯤꯅ ꯂꯩꯅꯥ ꯇꯤꯟꯅꯥ ꯃꯤꯑꯣꯏꯕꯗ ꯂꯩꯅꯥ ꯇꯤꯟꯅꯥ ꯀꯌꯥꯁꯨ ꯄꯣꯛꯍꯜꯂꯣꯏ ꯍꯥꯏꯅ ꯈꯜꯂꯤ